ꯑ ꯍꯜꯂꯣ ꯑ ꯃꯥꯅꯦ ꯃꯥꯅꯦ ꯍꯥꯏꯕꯤꯌꯨ ꯑ ꯌꯥꯅꯤ ꯌꯥꯅꯤ ꯑꯩꯈꯣꯏꯒꯤ ꯂꯥꯛꯀꯗꯣꯏꯁꯦ ꯑꯩꯈꯣꯏꯒꯤ ꯏꯁꯥꯅ ꯄ꯭ꯔꯥꯏꯚꯦꯠꯇ ꯂꯥꯛꯆꯗꯣꯏꯔꯥ ꯄꯤꯀꯞ ꯇꯧꯕ ꯁꯤ ꯑꯝꯇ ꯈꯪꯅꯤꯡꯉꯤ

ꯑꯣ ꯐꯔꯦ